ꯃꯅꯤꯄꯨꯔꯤ ꯂꯣꯜ ꯑꯁꯤ ꯃꯦꯗꯤꯌꯥ ꯑꯃꯁꯨꯡ ꯃꯍꯩ ꯃꯁꯤꯡꯒꯤ ꯄꯔꯤꯡꯗ ꯃꯇꯤꯛ ꯆꯥꯅ ꯎꯠꯂꯤ ꯍꯥꯏꯅ ꯑꯩꯅ ꯈꯜꯂꯤ ꯃꯔꯝꯗꯤ ꯊꯥꯏꯅꯗꯒꯤ ꯍꯧꯅ ꯃꯅꯤꯄꯨꯔ ꯂꯣꯜ ꯑꯁꯤ ꯉꯥꯡꯕꯗꯁꯨ ꯃꯌꯦꯛꯅ ꯑꯣꯏꯔꯁꯨ ꯑꯩꯈꯣꯏꯅ ꯂꯥꯏꯔꯤꯛ ꯇꯝꯕꯗꯁꯨ ꯌꯥꯎꯔꯛꯏ ꯑꯗꯨꯒ ꯍꯧꯖꯤꯛꯀꯤ ꯑꯣꯏꯅ ꯐꯣꯟꯗ ꯀꯤꯕꯣꯔꯠꯇ ꯑꯩꯈꯣꯏꯅ ꯃꯅꯤꯄꯨꯔꯤꯁꯦ ꯏꯅꯧ ꯅꯧꯅ ꯃꯅꯤꯄꯨꯔꯤꯁꯦ ꯂꯣꯜ ꯑꯃ ꯑꯣꯏꯅ ꯂꯦꯇꯔ ꯑꯃ ꯑꯣꯏꯅ ꯍꯥꯞꯄꯛꯏ ꯑꯗꯨꯅ ꯑꯩꯈꯣꯏꯒꯤꯗꯃꯛ ꯌꯥꯝꯅ ꯀꯥꯟꯅꯕ ꯄꯤ ꯃꯅꯤꯄꯨꯔꯒꯤ ꯑꯣꯏꯅ ꯇꯣꯉꯥꯟ ꯇꯣꯉꯥꯟꯕ ꯖꯥꯇꯤꯅ ꯈꯪꯅꯕ ꯂꯣꯜ ꯍꯥꯏꯔꯒꯗꯤ ꯃꯅꯤꯄꯨꯔꯤꯅꯤ ꯇꯣꯉꯥꯟ ꯇꯣꯉꯥꯟꯕ ꯖꯥꯇꯤꯅ ꯇꯣꯉꯥꯟ ꯇꯣꯉꯥꯟꯕ ꯂꯣꯜ ꯉꯥꯡꯈ꯭ꯔꯕꯁꯨ ꯃꯅꯤꯄꯨꯔꯤꯁꯤꯅ ꯑꯩꯈꯣꯏꯒꯤ ꯀꯃꯝ ꯂꯦꯡꯒ꯭ꯋꯦꯖ ꯑꯣꯏꯅ ꯂꯩꯕꯅꯤ